ꯍꯂꯣ ꯑꯧ ꯀꯔꯤ ꯍꯥꯏꯕꯤꯒꯗꯕ ꯑꯧ ꯑꯩꯁꯦ ꯃꯣꯔꯦ ꯃꯥꯔꯀꯦꯠꯀꯤ ꯍꯥꯏꯗꯤ ꯃꯣꯔꯦꯒ ꯄꯣꯠ ꯌꯣꯟꯖꯕꯅꯦ ꯑꯗꯨꯗ ꯀꯔꯤ ꯀꯔꯤ ꯄꯥꯝꯃꯤꯅꯣ ꯍꯥꯏꯕꯗꯣ ꯑꯩꯒꯤ ꯁꯤꯗꯩꯁꯤꯗ ꯂꯩꯔꯤꯁꯤꯡꯁꯦ ꯍꯥꯏꯗꯤ ꯀꯔꯤ ꯀꯔꯤ ꯄꯥꯝꯝꯤꯅꯣ ꯍꯥꯏꯕꯤꯔꯛꯑꯣ ꯑꯥ ꯐꯤꯔꯣꯟꯗ ꯍꯥꯏꯗꯤ ꯃꯈꯟ ꯃꯌꯥꯝ ꯑꯃꯗꯤ ꯂꯩ ꯑꯗꯨꯕꯨ ꯍꯥꯟꯅ ꯀꯩꯅꯣ ꯂꯩꯔꯝꯕꯗꯨꯗꯩꯗꯤ ꯑꯥ ꯑꯧ

ꯍꯥꯏꯗꯤ ꯈꯟꯕꯤꯔꯨꯂꯥꯎ ꯑꯗꯒꯤ ꯄ꯭ꯔꯥꯏꯁꯁꯤꯡꯁꯨ ꯑꯗꯨꯝ ꯌꯦꯡꯕꯤꯌꯨ ꯑꯗꯨ ꯍꯥꯟꯅꯒꯤ ꯄꯣꯠꯁꯤꯡꯗꯣ ꯌꯥꯝ ꯍꯣꯡꯅ ꯍꯥꯏꯗꯤ ꯂꯥꯛꯑꯝꯕ ꯃꯌꯥꯝꯗꯨꯗꯩ ꯈꯤꯇꯪ ꯈꯦꯠꯅꯔꯅꯤ ꯍꯧꯖꯤꯛ ꯀꯩꯒꯤꯅꯣ ꯍꯥꯏꯕꯗꯤ ꯍꯥꯏꯗꯤ ꯂꯥꯟ ꯂꯩꯔꯕꯅꯤꯅ ꯑꯥ ꯂꯥꯟ ꯂꯩꯔꯕꯅꯤꯅ ꯈꯤꯇꯪ ꯄꯣꯠꯀꯤ ꯃꯃꯟ ꯍꯣꯡꯇꯣꯛ ꯍꯣꯡꯖꯤꯟ ꯑꯗꯨꯒꯨꯝꯕꯗꯤ ꯈꯔ ꯂꯩꯔꯦ ꯑꯗꯨꯗ ꯑꯄꯥꯝꯕꯁꯤꯡꯗꯣ ꯑꯝꯇꯪ ꯁꯤꯗ ꯗꯨꯀꯥꯟꯁꯤꯗ ꯂꯥꯛꯑꯒ ꯑꯝꯇꯪ ꯈꯟꯕꯤꯔꯨꯂꯥꯎ ꯑꯥ ꯀꯔꯤ ꯀꯔꯤ ꯑꯣ ꯃꯪꯒꯦ ꯂꯩꯌꯦ ꯑꯗꯨꯝ ꯂꯧꯕꯤꯌꯨ ꯑꯗꯨꯁꯨ ꯑꯗꯨꯝ ꯌꯦꯡꯉꯒ ꯑꯗꯨꯝ ꯁꯥꯒꯦ ꯃꯃꯟꯗꯣ ꯑꯗꯨ ꯀꯔꯤ ꯀꯔꯤ ꯑꯧ ꯂꯩꯌꯦ ꯂꯩꯌꯦ ꯑꯆꯥꯔꯁꯨ ꯂꯩ ꯑꯗꯨ ꯎꯝ ꯑꯧ ꯑꯣ ꯑꯧ ꯂꯩꯇ꯭ꯔꯦ ꯑꯗꯨꯏꯁꯨ ꯑꯗꯨꯝ ꯍꯥꯟꯅꯒꯤꯁꯤꯡꯗꯣ ꯑꯗꯨꯝ ꯀꯩꯅꯣ ꯇꯧꯔꯒ ꯑꯗꯨꯝ ꯌꯦꯡꯕꯤꯔꯨ ꯂꯥꯛꯑꯣ ꯗꯨꯀꯥꯟꯗ ꯂꯥꯛꯑꯒ ꯑꯗꯨꯝ ꯐꯖꯕ ꯑꯗꯨꯝ ꯂꯩꯔꯤꯁꯤꯡꯁꯤꯗꯒꯤ ꯈꯜꯂꯒ ꯑꯧ ꯑꯗꯨꯗꯤ ꯗꯨꯀꯥꯟꯗ ꯑꯗꯨꯝ ꯂꯥꯛꯄꯤꯔꯣꯀꯣ ꯎꯝ ꯍꯣꯏ ꯍꯣꯏ ꯊꯝꯖꯔꯦ ꯊꯝꯖꯔꯦ ꯎꯝ